ꯚꯥꯔꯠꯇ ꯌꯥꯝꯅ ꯃꯁꯛ ꯊꯣꯛꯄ ꯅꯥꯠꯀꯤ ꯑꯣꯏꯕ ꯆꯠꯅꯕꯤ ꯀꯌꯥ ꯑꯃ ꯂꯩ ꯃꯔꯝꯗꯤ ꯚꯥꯔꯠ ꯑꯁꯤ ꯖꯥꯇꯤ ꯑꯃꯈꯛꯅ ꯄꯨꯜꯂꯒ ꯁꯦꯝꯕ ꯅꯠꯇꯦ ꯃꯐꯝ ꯑꯁꯤꯗ ꯖꯥꯇꯤ ꯃꯈꯜ ꯁꯨꯅ ꯍꯤꯟꯗꯨ ꯃꯨꯁꯂꯤꯝ ꯈ꯭ꯔꯤꯁꯇꯥꯟ ꯁꯤꯈ ꯏꯁꯥꯏ ꯑꯃꯁꯨꯡ ꯑꯇꯣꯞ ꯑꯇꯣꯞꯄ ꯇ꯭ꯔꯥꯏꯞ ꯀꯌꯥ ꯑꯃ ꯂꯩ ꯍꯥꯏꯔꯤꯕꯁꯤꯡ ꯑꯗꯨꯒꯤ ꯆꯠꯅꯕꯤ ꯍꯥꯏꯔꯤꯕꯁꯤꯡ ꯑꯗꯨꯒꯤ ꯃꯑꯣꯡ ꯀꯌꯥ ꯑꯃꯅꯤ ꯇꯣꯉꯥꯟ ꯇꯣꯉꯥꯟꯕꯅꯤ ꯑꯗꯨꯕꯨ ꯚꯥꯔꯠ ꯃꯁꯥ ꯄꯨꯝꯕꯒꯤ ꯑꯣꯏꯅ

ꯈ꯭ꯔꯤꯁꯃꯥꯁ ꯑꯁꯤꯅꯆꯤꯡꯕꯁꯤꯁꯨ ꯄꯥꯡꯊꯣꯛꯏ ꯚꯥꯔꯠꯇ ꯖꯥꯇꯤ ꯀꯌꯥ ꯑꯃ ꯂꯩꯕ ꯃꯔꯝꯅ ꯃꯇꯝ ꯃꯇꯝꯒꯤ ꯃꯇꯨꯡꯏꯟꯅ ꯇꯣꯉꯥꯟ ꯇꯣꯉꯥꯟꯕ ꯃꯇꯝꯗ ꯑꯁꯤꯒꯨꯝꯕ ꯀꯜꯆꯔꯦꯜ ꯇ꯭ꯔꯦꯗꯤꯁꯟ ꯑꯁꯤ ꯂꯣꯏꯅ ꯃꯥꯒꯤ ꯃꯥꯒꯤ ꯙꯔꯃꯒꯤ ꯃꯇꯨꯡꯏꯟꯅ ꯄꯥꯡꯊꯣꯛꯅꯩ ꯚꯥꯔꯠ ꯑꯁꯤ ꯁꯦꯀꯨꯂꯔ ꯏꯁꯇꯦꯠ ꯑꯃ ꯑꯣꯏꯕ ꯃꯔꯝꯅ ꯑꯃꯅ ꯑꯃ ꯇꯧꯕꯗ ꯑꯗꯨꯛꯀꯤ ꯃꯇꯤꯛ ꯍꯔꯥꯎꯅ ꯁꯄꯣꯔꯠ ꯇꯧꯅ ꯇꯧꯅꯩ ꯑꯁꯤꯒꯤ ꯐꯖꯔꯕ ꯃꯑꯣꯡ ꯀꯜꯆꯔ ꯑꯁꯤꯕꯨ ꯃꯥꯂꯦꯝꯒꯤ ꯃꯤꯌꯥꯝ ꯄꯨꯝꯕꯅ ꯀꯂꯛꯅꯩ ꯑꯗꯨꯅ ꯑꯩꯈꯣꯏ ꯏꯟꯗꯤꯌꯥ ꯚꯥꯔꯠꯀꯤ ꯃꯆꯥ ꯑꯃꯅꯤ ꯍꯥꯏꯅ ꯍꯥꯏꯕꯗ ꯑꯩꯈꯣꯏ ꯆꯥꯎꯊꯣꯛꯆꯩ